ꯂꯥꯏꯅꯤꯡꯒꯤ ꯑꯣꯏꯕ ꯆꯠꯅꯕꯤꯒꯤ ꯑꯩꯈꯣꯏꯒꯤ ꯏꯁꯩꯁꯤꯡ ꯂꯩꯖꯩ ꯑꯩꯈꯣꯏꯒꯤ ꯃꯥꯔꯤꯐꯠ ꯑꯩꯈꯣꯏ ꯃꯥꯎꯔꯨꯕꯁꯤꯡꯅ ꯁꯛꯄꯥ ꯅꯨꯡꯁꯤ ꯅꯨꯡꯁꯤꯔꯕ ꯈꯣꯟꯖꯦꯟꯅ ꯁꯩꯍꯧꯕ ꯑꯗꯨꯝꯕ ꯏꯁꯩ ꯀꯌꯥ ꯑꯃ ꯂꯩꯖꯩ ꯑꯗꯨꯒꯥ ꯑꯩꯈꯣꯏ ꯃꯅꯤꯄꯨꯔꯤ ꯂꯦꯡꯒ꯭ꯋꯦꯁꯇ ꯑꯣꯏꯅ ꯁꯛꯄ ꯑꯩꯈꯣꯏꯒꯤ ꯀꯜꯆꯔꯒꯤꯁꯨ ꯑꯗꯨꯝ ꯐꯪꯁꯟ ꯄꯣꯔꯒꯥꯝ ꯑꯗ ꯁꯛꯀꯟꯕ ꯑꯩꯈꯣꯏ ꯀꯋꯥꯂꯤ ꯁꯛꯄ ꯍꯥꯏꯕ ꯑꯃꯁꯨ ꯂꯩ ꯃꯗꯨꯃꯨꯄ ꯀꯌꯥꯁꯤ ꯑꯩꯈꯣꯏꯒꯤ ꯏꯁꯩꯁꯤꯡ ꯑꯣꯏꯅ ꯀꯜꯆꯔꯒꯤ ꯅꯥꯠꯀꯤ ꯑꯣꯏꯅ ꯂꯩꯖꯩ